ꯎꯝ ꯍꯜꯂꯣ ꯍꯣꯏ ꯍꯣꯏ ꯃꯥꯅꯦ ꯀꯔꯤ ꯀꯔꯤ ꯍꯪꯒꯦ ꯍꯥꯏꯕꯔꯥ ꯑꯣ ꯑꯣ ꯑꯩꯈꯣꯏꯁꯦ ꯒ꯭ꯌꯥꯁꯇꯤ ꯅꯍꯥꯟ ꯗꯤꯃꯥꯄꯨꯔꯗ ꯆꯠꯄ ꯂꯝꯕꯤꯗꯣ ꯑꯗꯨꯗꯨ ꯕ꯭ꯂꯣꯛ ꯇꯧꯈ꯭ꯔꯦꯕ ꯍꯥꯏꯕꯗꯤ ꯂꯦꯟ ꯏꯁꯂꯥꯏꯗꯇꯨꯅꯀꯣ ꯑꯗꯨꯒꯤꯗꯃꯛꯇ ꯑꯅꯧꯕꯗꯤ ꯄꯨꯔꯛꯄꯗꯤ ꯄꯨꯔꯛꯇꯦ ꯑꯗꯨ ꯅꯍꯥꯟ ꯅꯍꯥꯟꯒꯤꯗꯤ ꯑꯗꯨꯝ ꯂꯩꯕꯨꯗꯤ ꯂꯩꯌꯦ ꯑꯗꯨ ꯅꯍꯥꯟꯒꯤ ꯂꯩꯕꯨꯗꯤ ꯂꯩꯌꯦ ꯑꯗꯨ ꯑꯗꯨꯗꯨ ꯅꯪ ꯀꯔꯤ ꯂꯩꯀꯥꯏꯗꯒꯤꯔꯥ ꯑꯥ ꯈ꯭ꯔꯤꯁꯇꯦꯟ ꯀꯣꯂꯣꯅꯤꯀꯣ ꯍꯣꯏ ꯍꯣꯏ ꯑꯗꯨ ꯈ꯭ꯔꯤꯁꯇꯦꯟ ꯀꯣꯂꯣꯅꯤꯗꯗꯤ ꯐꯪꯕ ꯌꯥꯏ ꯍꯥꯏꯕꯗꯤ ꯃꯐꯝ ꯈꯔ ꯊꯥꯞꯄ ꯃꯐꯝꯗꯗꯤ ꯆꯠꯄ ꯌꯥꯗ꯭ꯔꯦ ꯍꯥꯏꯕꯗꯤ ꯈꯔ ꯉꯥꯛꯇ ꯂꯥꯏꯈ꯭ꯔꯕꯅꯤꯅꯀꯣ ꯑꯗꯨ ꯅꯪ ꯀꯌꯥꯗꯤ ꯄꯥꯝꯕ꯭ꯔꯥ ꯑꯥ ꯑꯗꯨ ꯃꯃꯜꯗꯤ ꯂꯤꯁꯤꯡ ꯑꯃꯒ ꯆꯥꯝꯃꯉꯥ ꯆꯥꯝꯃ ꯑꯣꯏꯅꯤ ꯅꯍꯥꯟꯒꯨꯝꯅ ꯍꯣꯏꯗ ꯍꯧꯖꯤꯛ ꯀꯥꯟ ꯗꯤꯁꯀꯥꯎꯟ ꯀꯔꯤꯁꯨ ꯂꯩꯇꯦ ꯍꯧꯖꯤꯛ ꯀꯥꯟꯗꯤ ꯗꯤꯁꯀꯥꯎꯟ ꯂꯩꯇꯦꯅꯦ ꯑꯗꯨ ꯂꯤꯁꯤꯡ ꯑꯃꯒ ꯆꯥꯝꯃ ꯑꯣꯏꯔꯁꯨ ꯅꯪ ꯄꯥꯏꯒꯦ ꯍꯥꯏꯕ꯭ꯔꯥ ꯅꯠꯇ꯭ꯔꯒ ꯑꯣ ꯑꯣ ꯍꯣꯝ ꯗꯤꯂꯤꯕꯔꯤ ꯇꯧꯒꯅꯤ ꯍꯥꯏꯔꯗꯤ ꯆꯥꯔꯖ ꯈꯔ ꯄꯥꯏꯕ ꯇꯥꯔꯦ ꯍꯥꯏꯗꯤ ꯐꯤꯐꯇꯤ ꯐꯤꯐꯇꯤ ꯔꯨꯄꯤꯁ ꯀꯨꯝꯕꯀꯣ ꯌꯥꯏꯅ ꯑꯗꯨꯗꯤ ꯍꯥꯏꯕꯗꯤ ꯑꯩꯈꯣꯏꯁꯨ ꯑꯁꯤ ꯒꯥꯔꯤꯒꯤ ꯒꯥꯔꯤ ꯊꯥꯎꯒꯤꯗꯣ ꯒꯥꯔꯤ ꯊꯥꯎꯒꯤꯗꯣ ꯍꯥꯞꯄꯅꯤꯅ ꯑꯗꯨꯝ ꯐꯤꯐꯇꯤ ꯔꯨꯄꯤꯁ ꯑꯦꯛꯁꯇ꯭ꯔꯥꯗꯤ ꯄꯥꯏꯔꯗꯤꯀꯣ ꯑꯗꯨ ꯅꯣꯏ ꯂꯩꯀꯥꯏꯗꯁꯨ ꯑꯗꯨꯝ ꯑꯩ ꯋꯥꯆꯞꯇꯁꯨ ꯏꯟꯐꯣꯔꯃꯦꯁꯟ ꯄꯤꯕ ꯉꯝꯂꯗꯤ ꯄꯤꯒꯅꯤ ꯑꯗꯨꯕꯨ ꯅꯣꯏ ꯂꯩꯀꯥꯏꯗꯁꯨ ꯑꯗꯨꯃ ꯍꯥꯏꯕꯤꯔꯣ ꯑꯁꯤ ꯀꯝꯃꯤꯡ ꯇ꯭ꯋꯤꯁꯗꯦ ꯇ꯭ꯋꯤꯁꯗꯦꯒꯨꯝꯕꯗ ꯄꯨꯔꯛꯄꯤꯒꯅꯤ ꯍꯥꯏꯅꯀꯣ ꯑꯗꯨꯒ ꯅꯣꯏ ꯀꯥꯔꯗꯇꯤ ꯂꯩꯗꯤ ꯂꯩꯌꯦꯀꯣ ꯑꯥ ꯑꯁ ꯕ꯭ꯂꯦꯛ ꯑꯣꯏꯔꯗꯤ ꯑꯃꯨꯛꯀ ꯃꯃꯜ ꯍꯦꯟꯅ ꯇꯥꯡꯈ꯭ꯔꯅꯤ ꯌꯥꯕ꯭ꯔꯥ ꯎꯝ ꯍꯣꯏ ꯍꯣꯏ ꯑꯗꯨ ꯕ꯭ꯂꯦꯛ ꯕ꯭ꯂꯦꯛꯇ ꯄꯥꯏꯒꯅꯤ ꯍꯥꯏꯔꯗꯤ ꯃꯤꯕꯨꯗꯤ ꯍꯥꯏꯕꯗꯤ ꯍꯥꯏꯕꯤꯒꯅꯨ ꯕ꯭ꯂꯦꯛꯀꯤꯗꯤꯀꯣ ꯑꯗꯨꯒꯤꯗꯃꯛꯇ ꯑꯗꯨꯝ ꯕ꯭ꯂꯦꯛꯇꯤ ꯂꯤꯁꯤꯡ ꯂꯤꯁꯤꯡ ꯑꯃꯒ ꯆꯥꯅꯤꯀꯣ ꯑꯗꯨꯒꯨꯝꯕ ꯄꯥꯏꯒꯅꯤ ꯌꯥꯏꯅꯀꯣ ꯑꯗꯨꯗꯤ ꯑꯗꯨꯝ ꯔꯤꯖꯅꯦꯕꯜ ꯑꯣꯏꯈ꯭ꯔꯦ ꯑꯦ ꯑꯦ ꯍꯣꯏ ꯍꯣꯏ ꯑꯦ ꯆꯣ ꯑꯗꯨꯗꯤꯀꯣ